ꯁ꯭ꯀꯨꯜꯁꯤꯡꯗ ꯑꯣꯖꯥꯁꯤꯡꯅ ꯂꯥꯏꯔꯤꯛ ꯂꯥꯏꯁꯨ ꯈꯛ ꯇꯥꯛꯄꯤꯕꯒꯤ ꯃꯍꯨꯠꯇ ꯀꯣ ꯀꯔꯤꯀꯨꯂꯔ ꯑꯦꯛꯇꯤꯚꯤꯇꯤꯁ ꯀꯌꯥ ꯍꯥꯞꯆꯤꯟꯕ ꯌꯥꯏ ꯁ꯭ꯄꯣꯔꯠꯁꯀꯤ ꯃꯔꯝꯗꯁꯨ ꯈꯔ ꯍꯦꯟꯅ ꯊꯋꯥꯏ ꯌꯥꯎꯅ ꯍꯣꯠꯅꯕ ꯆꯪꯏ ꯑꯉꯥꯡ ꯑꯃ ꯍꯥꯏꯕꯁꯤ ꯂꯥꯏꯔꯤꯛ ꯍꯩꯕ ꯈꯛꯇꯅ ꯌꯥꯗꯦ ꯃꯁꯥ ꯃꯎ ꯐꯅ ꯂꯩꯕ ꯇꯤꯟꯖꯪ ꯀꯥꯏꯖꯪꯗꯕ ꯑꯃ ꯑꯣꯏꯕꯁꯨ ꯃꯊꯧ ꯌꯥꯝꯅ ꯇꯥꯏ ꯗꯤꯁꯤꯄ꯭ꯂꯤꯟ ꯑꯃꯗꯤ ꯁꯤꯚꯤꯛꯁ ꯁꯦꯟꯁ ꯂꯩꯅꯕ ꯃꯔꯝ ꯆꯥꯅ ꯇꯥꯛꯄꯤꯕ ꯇꯝꯕꯤꯕ ꯃꯊꯧ ꯇꯥꯏ ꯏꯕ ꯄꯥꯕ ꯑꯃꯗꯤ ꯁꯦꯜꯂꯦꯕꯁ ꯈꯛ ꯀꯣꯚꯔ ꯇꯧꯅꯕ ꯍꯣꯠꯅꯕꯅ ꯑꯐꯕ ꯁ꯭ꯇꯨꯗꯦꯟ ꯑꯃ ꯑꯣꯏꯍꯟꯕ ꯉꯝꯃꯣꯏ ꯁ꯭ꯀꯨꯜꯁꯤꯡꯗ ꯁ꯭ꯃꯥꯔꯠ ꯀ꯭ꯂꯥꯁ ꯂꯩꯍꯟꯕ ꯐꯩ ꯃꯔꯨ ꯑꯣꯏꯅ ꯒꯚꯔꯟꯃꯦꯟꯒꯤ ꯁ꯭ꯀꯨꯜꯁꯤꯡꯗ ꯌꯥꯝꯅ ꯑꯋꯥꯠꯄ ꯂꯩ ꯏꯟꯐ꯭ꯔꯥꯁ꯭ꯇꯔꯛꯆꯔꯒꯤ ꯑꯋꯥꯠꯄ ꯑꯣꯖꯥꯁꯤꯡꯅ ꯊꯋꯥꯏ ꯌꯥꯎꯕ ꯋꯥꯠꯄ ꯀꯌꯥꯃꯔꯨꯝ ꯂꯩ